ꯒꯥꯔꯤꯒꯤ ꯊꯥꯎ ꯃꯃꯜ ꯂꯦꯟꯒꯠꯂꯛꯄꯁꯤꯒꯤ ꯈꯨꯗꯣꯡꯆꯥꯗꯕ ꯍꯥꯏꯔꯣꯒꯗꯤ ꯃꯁꯤ ꯄꯩꯁꯥꯒꯤ ꯄ꯭ꯔꯣꯕ꯭ꯂꯦꯝ ꯉꯥꯛꯇꯅꯤ ꯄꯩꯁꯥꯁꯤ ꯄꯥꯏꯗꯕ ꯃꯇꯝꯗꯗꯤ ꯊꯥꯎ ꯍꯦꯟꯒꯠꯄꯁꯤ ꯌꯥꯝꯅ ꯃꯊꯥ ꯁꯥꯕ ꯑꯩꯉꯣꯟꯗ ꯌꯥꯝꯅ ꯄ꯭ꯔꯣꯕ꯭ꯂꯦꯝ ꯑꯣꯏꯕ ꯑꯗꯨꯒꯨꯝꯕꯅꯦ ꯂꯩꯔꯤꯁꯦ ꯍꯧꯖꯤꯛ ꯑꯗꯨꯒ ꯊꯥꯎꯁꯤꯅ ꯃꯥꯡꯍꯟꯕ ꯍꯥꯏꯕꯨ ꯀꯔꯤꯒꯨꯝꯕ ꯅꯨꯡꯁꯤꯠ ꯅꯨꯡꯁꯥ ꯁꯤꯠꯄ ꯃꯇꯝꯗ ꯑꯣꯏꯔꯣ ꯀꯩꯗ ꯑꯣꯏꯔꯣ ꯒꯥꯔꯤꯗꯒꯤ ꯊꯣꯂꯛꯄ ꯃꯩꯈꯨꯁꯤ ꯑꯗꯨꯛꯀꯤ ꯃꯇꯤꯛ ꯐꯠꯇꯦ ꯃꯁꯤ ꯅꯨꯡꯁꯤꯠꯇꯨꯅ ꯍꯨꯝꯃꯛꯄ ꯃꯇꯝꯗ ꯏꯁꯥꯅ ꯒꯥꯔꯤ ꯊꯧꯔꯤꯕ ꯐꯥꯎꯕꯗ ꯏꯁꯥꯗ ꯍꯨꯝꯖꯤꯜꯂꯛꯄ ꯒꯥꯔꯤꯒꯤ ꯊꯥꯎ ꯃꯅꯝ ꯅꯝꯊꯤꯕ ꯃꯌꯥꯝ ꯑꯃ ꯑꯩꯉꯣꯟꯗ ꯐꯥꯎꯍꯜꯂꯒ ꯑꯩ ꯍꯛꯆꯥꯡꯗ ꯅꯨꯡꯉꯥꯏꯇꯕ ꯍꯩꯅꯗꯕ ꯍꯥꯏꯗꯤ ꯐꯥꯎꯍꯜꯂꯤꯕ ꯄꯣꯠꯇꯣ ꯐꯠꯇꯕ ꯄꯣꯠꯅꯦ ꯃꯁꯦ ꯒꯥꯔꯤꯒꯤ ꯊꯥꯎ ꯃꯃꯟ ꯍꯦꯟꯒꯠꯄꯁꯤ ꯃꯁꯤꯗꯤ ꯌꯥꯝꯅ ꯅꯨꯡꯉꯥꯏꯇꯦ